ꯍꯜꯂꯣ ꯍꯜꯂꯣ ꯎꯝ ꯍꯥꯏꯕꯤꯌꯨ ꯍꯥꯏꯕꯤꯌꯨ ꯑꯣ ꯌꯥꯏꯌꯦ ꯍꯧꯖꯤꯛꯇꯤ ꯍꯦꯟꯖꯥꯡ ꯅꯥꯄꯤꯒꯤꯗꯤ ꯐꯖꯅ ꯀꯩꯅꯣ ꯇꯧꯋꯦ ꯌꯣꯡꯆꯥꯛꯁꯨ ꯐꯖꯅ ꯀꯩꯅꯣ ꯇꯧꯔꯦ ꯑꯗꯒꯤ ꯑꯂꯨ ꯀꯩꯀꯩꯁꯨ ꯐꯖꯅ ꯍꯣꯡꯉꯦ ꯑꯂꯨ ꯑꯉꯥꯡꯕꯤꯗꯣ ꯎꯝ ꯑꯗꯣ ꯑꯗꯨꯗꯗꯤ ꯆꯥꯕ ꯑꯗꯨꯗꯗꯤ ꯐꯪꯗꯕ꯭ꯔꯣ

ꯑꯗꯩ ꯃꯅꯤꯄꯨꯔ ꯊꯣꯛꯂꯛꯑꯝꯅꯤꯅ ꯂꯣꯏ ꯆꯥ ꯐꯪꯉꯅꯤ ꯀꯩꯅꯣ ꯑꯜꯂꯨ ꯑꯉꯥꯡꯕꯗꯨꯒ ꯌꯣꯡꯆꯥꯛꯀ ꯑꯝꯇꯪ ꯅꯩꯈꯥꯏꯔꯣ ꯑꯣ ꯑꯗꯨꯗꯤ ꯑꯩꯅꯁꯨ ꯁꯥꯔꯤ ꯀꯩꯅꯣ ꯑꯗꯨꯒꯤ ꯄꯣꯠꯇꯨꯗꯤ ꯄꯣꯂꯥꯡꯂꯣ ꯀꯩꯅꯣ ꯎꯝ ꯑꯗꯨ ꯂꯣꯏ ꯐꯪꯒꯅꯤꯌꯦ ꯎꯝ ꯎꯝ ꯎꯝ ꯐꯛꯀꯨꯝꯕꯗꯤ ꯐꯪꯗ꯭ꯔꯣ ꯄꯥꯝꯗ꯭ꯔꯣ ꯎꯝ ꯑꯗꯩ ꯀꯧꯅꯥꯅ ꯁꯥꯕ ꯗꯦꯀꯣꯔꯦꯁꯟꯁꯨ ꯃꯌꯥꯝ ꯑꯃ ꯂꯩ ꯍꯨꯖꯤꯛ ꯇꯧꯔꯤꯁꯤ ꯎꯝ ꯑꯗꯨꯒ ꯅꯪꯅ ꯄꯥꯝꯝꯤꯁꯤꯅ ꯊꯨꯝꯃꯣꯛꯀꯨꯝꯕꯗꯁꯨ ꯌꯥꯡꯀꯣꯛ ꯂꯩ ꯊꯨꯝꯃꯣꯛꯁꯨ ꯂꯩ ꯑꯗꯩ ꯃꯤꯔꯨꯛ ꯀꯩꯀꯩꯁꯨ ꯂꯩ ꯑꯗꯨ ꯀ꯭ꯌꯥꯝ ꯆꯥꯎꯕ ꯄꯥꯝꯃꯤꯅꯣ ꯁꯥꯏꯁꯇꯨꯕꯣ ꯎꯝ ꯎꯝ ꯑꯗꯨꯗꯤ ꯁꯣꯝꯗ ꯀꯣꯏꯊꯣꯔꯛꯑꯣ ꯑꯗꯨꯒ ꯂꯥꯛꯑꯣ ꯎꯝ ꯌꯥꯅꯤ ꯗꯤꯂꯤꯚꯔꯤꯁꯨ ꯑꯗꯨꯝ ꯇꯧꯋꯤ ꯎꯝ ꯎꯝ ꯗꯤꯂꯤꯚꯔꯤ ꯑ ꯇꯥꯏꯌꯦ ꯗꯤꯂꯤꯚꯔꯤꯒꯤꯗꯤ ꯈꯔ ꯆꯥꯔꯖꯇꯤ ꯂꯧꯋꯤꯀꯣ ꯑꯗꯒꯤ ꯑꯩꯈꯣꯏ ꯁ꯭ꯋꯥꯏꯗꯁꯨ ꯐꯤ ꯀꯩꯀꯩ ꯑꯩꯈꯣꯏ ꯐꯤ ꯃꯌꯥꯝ ꯁꯥꯅꯔꯤ ꯅꯣꯏꯒꯤ ꯏꯟꯅꯕ ꯐꯤꯗ ꯑꯀꯣꯠꯄꯤꯗꯒꯤ ꯀꯩꯗꯒꯤ ꯃꯌꯥꯝ ꯁꯥꯔꯤ ꯅꯣꯏꯅ ꯈꯟꯕꯅ ꯍꯦꯟꯅ ꯐꯅꯤꯗ ꯎꯝ